ꯍꯂꯣ ꯃꯁꯤ ꯏꯂꯦꯛꯇ꯭ꯔꯣꯅꯤꯛꯁꯀꯤ ꯄꯣꯠ ꯆꯩ ꯌꯣꯟꯕ ꯗꯨꯀꯥꯟ ꯑꯣꯏꯕꯤꯔꯕ꯭ꯔꯥ ꯑꯥ ꯐ꯭ꯔꯤꯖꯁꯨ ꯌꯦꯡꯅꯤꯡꯉꯤ ꯋꯥꯁꯤꯡ ꯃꯦꯆꯤꯟ ꯌꯦꯡꯅꯤꯡꯉꯤ ꯏꯁꯇꯦꯟ ꯐꯦꯟꯁꯨ ꯌꯦꯡꯅꯤꯡꯉꯤ ꯏꯌꯔ ꯀꯨꯂꯔꯁꯨ ꯌꯦꯡꯅꯤꯡꯉꯤ ꯑꯗꯨ ꯐ꯭ꯔꯤꯖ ꯑꯩꯒꯤ ꯐ꯭ꯔꯤꯖꯇ ꯐ꯭ꯔꯤꯖꯇ ꯃꯌꯥꯝ ꯆꯧꯔꯥꯛꯅ ꯄ꯭ꯔꯥꯏꯁ ꯀꯌꯥꯗꯒꯤ ꯀꯌꯥꯐꯥꯎ ꯂꯩꯒꯦ ꯍꯣꯏ ꯂꯥꯛꯀꯅꯤ ꯐ꯭ꯔꯤꯖ ꯐ꯭ꯔꯤꯖꯀꯤꯁꯤ ꯈ꯭ꯋꯥꯏꯒꯤ ꯍꯟꯗꯕ ꯃꯃꯟꯗꯒꯤ ꯈ꯭ꯋꯥꯏꯗꯒꯤ ꯍꯦꯟꯒꯠꯄ ꯃꯃꯟꯁꯦ ꯀꯌꯥꯕꯨꯛ ꯑꯣꯏꯅꯤ ꯀꯌꯥꯗꯩꯅ ꯀꯌꯥꯕꯨꯛꯀꯤ ꯃꯅꯨꯡꯗ ꯂꯥꯛꯀꯗꯒꯦ ꯇꯨ ꯐꯦꯁꯇ ꯀꯌꯥꯃꯨꯛ ꯌꯥꯒꯦ ꯑꯗꯨꯗꯤ ꯊ꯭ꯔꯤ ꯐꯦꯁꯀꯨꯝꯕꯗꯤ ꯌꯥꯝ ꯍꯣꯡꯉꯦ ꯀꯝꯄꯅꯤꯁꯦ ꯀꯩꯀꯩ ꯀꯝꯄꯅꯤ ꯐꯪꯕꯒꯦ ꯁꯝꯁꯨꯡꯒꯨꯝꯕ ꯁꯝꯁꯨꯡ ꯀꯝꯄꯦꯅꯤꯒꯤ ꯐꯪꯒꯗ꯭ꯔꯥ ꯍꯣꯏ ꯑꯩꯈꯣꯏꯒꯤ ꯏꯆꯟꯅꯨꯄꯤ ꯂꯨꯍꯣꯡꯒꯗꯧ ꯂꯩ ꯑꯗꯨꯒꯤ ꯐ꯭ꯔꯤꯖꯁꯨ ꯌꯦꯡꯅꯤꯡꯉꯤ ꯋꯥꯁꯤꯡ ꯃꯦꯆꯤꯟ ꯋꯥꯁꯤꯡ ꯃꯦꯆꯤꯟꯁꯤ ꯑꯩꯠ ꯂꯤꯇꯔꯒꯤꯁꯦ ꯀꯌꯥꯃꯨꯛ ꯑꯣꯏꯒꯦ ꯃꯦꯝ ꯌꯥꯝ ꯇꯥꯡꯉꯤ ꯑꯗꯨꯗꯤ ꯍꯣꯏ ꯑꯩꯁꯦ ꯏꯌꯔ ꯀꯨꯂꯔ ꯑꯃꯁꯨ ꯂꯩꯅꯤꯡꯉꯤ ꯑꯗꯨꯒ ꯑꯣꯚꯟ ꯑꯃꯁꯨ ꯂꯩꯅꯤꯡꯉꯤ ꯍꯣꯏ ꯏꯆꯟꯅꯨꯄꯤ ꯂꯨꯍꯣꯡꯒꯗꯝꯅꯦ ꯑꯗꯨ ꯃꯣꯏꯅ ꯀꯩꯀꯩ ꯀꯝꯄꯅꯤꯒꯤ ꯄꯣꯠ ꯐꯪꯒꯦ ꯑꯗꯨ ꯕꯖꯥꯖꯀꯨꯝꯕ ꯑꯗꯒꯤ ꯐꯤꯂꯤꯞꯁꯀꯨꯝꯕꯗꯤ ꯐꯪꯗꯕ꯭ꯔꯥ ꯍꯣꯏ ꯑꯩ ꯁꯝꯁꯨꯡꯒꯤ ꯂꯩꯒꯦ ꯑꯗꯨꯒ ꯃꯦꯝꯒꯤ ꯗꯨꯀꯥꯟꯁꯦ ꯀꯔꯤ ꯃꯐꯝꯁꯦ ꯀꯗꯥꯏꯋꯥꯏꯗ ꯑꯣꯏꯔꯕꯅꯣ ꯄꯧꯅꯥ ꯕꯖꯥꯔꯗꯔꯥ ꯊꯪꯒꯥꯜ ꯕꯖꯥꯔꯗꯔꯥ ꯍꯣꯏ ꯌꯥꯝ ꯅꯨꯡꯉꯥꯏꯖꯔꯦ ꯑꯗꯨ ꯃꯦꯝꯒꯤ ꯗꯨꯀꯥꯟꯁꯤꯒꯤ ꯃꯃꯤꯡꯁꯦ ꯀꯔꯤ ꯍꯥꯏꯅ ꯍꯥꯡꯒꯦ ꯑꯩ ꯊꯤꯔꯛꯄ ꯀꯥꯟꯗ ꯈꯪꯅꯕ ꯍꯣꯏ ꯑꯩ ꯏꯆꯟꯅꯨꯄꯤꯗꯨꯒ ꯍꯥꯏꯕꯤꯌꯨ ꯃꯦꯝ ꯍꯣꯏ ꯂꯨꯍꯣꯡꯗꯣꯔꯝꯅꯤꯅ ꯌꯨꯝ ꯑꯃ ꯄꯥꯟꯕꯗ ꯆꯪꯕ ꯄꯣꯠꯇꯣ ꯏꯆꯟꯅꯨꯄꯤꯒ ꯂꯣꯏꯅꯅ ꯌꯦꯡꯕ ꯂꯥꯛꯆꯒꯦ ꯑꯗꯨ ꯃꯥꯅ ꯍꯣꯏ ꯑꯗꯨꯒ ꯑꯩꯅ ꯐ꯭ꯔꯤꯖꯇꯨꯕꯨꯗꯤ ꯁꯝꯁꯨꯡꯗ ꯄꯥꯝꯃꯦ ꯑꯗꯨꯒ ꯏꯆꯟꯅꯨꯄꯤ ꯍꯣꯏꯅ ꯏꯌꯔ ꯀꯨꯂꯔꯒꯨꯝꯕꯗꯨꯅ ꯒ꯭ꯔꯣꯗꯦꯖ ꯀꯝꯄꯦꯅꯤꯒꯤ ꯑꯃꯨꯛ ꯄꯥꯝꯕ ꯃꯥꯒꯤ ꯃꯥꯒꯤ ꯄꯣꯠ ꯂꯩꯕꯅꯤꯅ ꯃꯥꯒꯤ ꯑꯄꯥꯝꯕꯁꯨ ꯈꯟꯗꯣꯏꯅꯤꯅ ꯑꯇꯣꯞꯄ ꯀꯝꯄꯦꯅꯤꯒꯤꯗꯤ ꯑꯣꯐꯔ ꯂꯩꯔꯣꯏꯗ꯭ꯔꯥ ꯃꯦꯝ ꯑꯗꯨꯒ ꯑꯩꯈꯣꯏ ꯄꯣꯠ ꯄꯨꯟꯅ ꯂꯧꯕꯒꯤ ꯗꯤꯁꯀꯥꯎꯟꯀꯗꯤ ꯂꯩꯔꯣꯏꯗ꯭ꯔꯥ ꯗꯤꯁꯀꯥꯎꯟꯁꯦ ꯗꯤꯁꯀꯥꯎꯟꯁꯦ ꯇꯦꯟ ꯄꯥꯔꯁꯦꯟꯒꯨꯝꯕ ꯑꯗꯨ ꯐꯥꯏꯚ ꯄꯥꯔꯁꯦꯟ ꯑꯣꯏꯗꯣꯏꯔꯥ ꯄꯣꯠ ꯑꯃꯒꯤ ꯑꯗꯨ ꯅꯠꯇ꯭ꯔꯒ ꯄꯣꯠ ꯄꯣꯠꯇꯨꯒꯤ ꯃꯈꯥ ꯄꯣꯜꯂꯤꯀꯣ ꯑꯣ ꯌꯥꯝ ꯅꯨꯡꯉꯥꯏꯖꯔꯦ ꯑꯩꯁꯦ ꯄꯣꯔꯣꯝꯄꯥꯠꯇꯒꯤꯅꯤ ꯃꯦꯝ ꯍꯣꯏ ꯎꯝ ꯑꯗꯨꯒ ꯑꯕꯥꯎꯠ ꯄꯩꯁꯥꯁꯦ ꯄꯣꯠꯇꯣ ꯐꯨꯜ ꯌꯥꯝꯕꯅꯤꯅ ꯋꯥꯟ ꯄꯦꯃꯦꯟ ꯅꯠꯇꯕꯤꯗ ꯇꯨ ꯊ꯭ꯔꯤ ꯇꯥꯏꯝꯁ ꯄꯦꯃꯦꯟꯒꯨꯝꯕꯗꯤ ꯈꯨꯗꯣꯡꯆꯥꯕ ꯐꯪꯉꯣꯏꯗ꯭ꯔꯥ ꯃꯦꯝ ꯃꯦꯝꯒꯤ ꯗꯨꯀꯥꯟꯗꯗꯤ ꯍꯣꯏ ꯌꯥꯝ ꯅꯨꯡꯉꯥꯏꯖꯔꯦ ꯑꯩ ꯏꯆꯟꯅꯨꯄꯤꯒ ꯄꯨꯔꯒ ꯁꯣꯏꯗꯅ ꯂꯥꯛꯆꯒꯦ ꯑꯗꯨ ꯐꯦꯁꯇꯤꯕꯦꯜ ꯃꯌꯥꯒꯤ ꯑꯣꯏꯅ ꯑꯣꯐꯔꯁꯨ ꯈꯔ ꯍꯣꯏ ꯑꯥ ꯑꯗꯨꯒ

ꯍꯣꯏ ꯌꯥꯝ ꯅꯨꯡꯉꯥꯏꯖꯔꯦ ꯃꯦꯝ ꯑꯥ ꯑꯩ ꯁꯣꯏꯗꯅ ꯂꯥꯛꯆꯔꯒꯦ

ꯍꯣꯏ ꯍꯣꯏ ꯑꯥ ꯄꯣꯠꯇꯨ ꯑꯩ ꯍꯥꯟꯅ ꯂꯩꯒꯤꯒꯦ ꯑꯗꯨꯒ ꯐꯕ꯭ꯔꯥ ꯍꯥꯏꯕꯗꯨ ꯌꯦꯡꯉꯒ ꯑꯩꯒꯤ ꯐ꯭ꯔꯦꯟ ꯑꯗꯒꯤ ꯔꯤꯂꯦꯇꯤꯞꯁꯀꯨꯝꯕꯗ ꯍꯥꯏꯔꯒ ꯂꯩꯔꯒꯦ ꯑꯗꯨꯒ ꯑꯩ ꯁꯣꯏꯗꯅ ꯂꯥꯛꯆꯔꯒꯦ ꯗꯦꯠ ꯇ꯭ꯋꯦꯟꯇꯤ ꯋꯥꯟꯗ ꯂꯥꯛꯆꯔꯒꯦ ꯃꯦꯝ ꯊꯝꯖꯔꯒꯦ ꯃꯦꯝ